ꯍꯣꯏ ꯑꯩꯒꯤ ꯕꯥꯏꯛꯇ ꯈ꯭ꯋꯥꯏꯗꯒꯤ ꯈꯨꯗꯣꯡ ꯊꯤꯅꯤꯡꯉꯥꯏ ꯑꯣꯏꯕ ꯊꯦꯡꯅꯈꯤꯕ ꯑꯃꯗꯤ ꯈ꯭ꯋꯥꯏꯗꯒꯤ ꯁꯤꯡꯅꯅꯤꯡꯉꯥꯏ ꯑꯣꯏꯕ ꯂꯝꯕꯤ ꯑꯗꯨꯛꯀꯤ ꯃꯇꯤꯛ ꯂꯩꯈ꯭ꯔꯦ ꯑꯩꯅ ꯅꯣꯡꯃ ꯃꯣꯔꯦ ꯆꯠꯄꯗꯁꯨ ꯑꯗꯨꯛꯀꯤ ꯃꯇꯤꯛ ꯂꯝꯕꯤ ꯐꯠꯇꯕ ꯖꯒꯥ ꯈꯔꯗ ꯑꯗꯨꯛꯀꯤ ꯃꯇꯤꯛ ꯆꯤꯡ ꯂꯝꯕꯤ ꯑꯣꯏꯕ ꯖꯒꯥ ꯑꯃꯗ ꯂꯩꯈꯣꯝ ꯊꯣꯛꯄꯅ ꯃꯔꯝ ꯑꯣꯏꯔꯒ ꯑꯩ ꯇꯨꯁꯤꯟꯕ ꯑꯗꯨꯗꯒꯤ ꯒꯥꯔꯤꯅ ꯅꯟꯁꯤꯟꯗꯨꯅ ꯑꯩꯒꯤ ꯈꯣꯡꯗ ꯑꯗꯨꯛꯀꯤ ꯃꯇꯤꯛ ꯁꯧꯗꯣꯛꯈꯤꯕ ꯑꯗꯨꯒꯨꯝꯕ ꯑꯋꯥꯕ ꯌꯥꯝꯅ ꯁꯤꯡꯅꯅꯤꯡꯉꯥꯏ ꯑꯣꯏꯕ ꯁꯥꯠꯊꯤꯕ ꯊꯧꯗꯣꯛ ꯈꯔꯁꯨ ꯌꯥꯝ ꯊꯣꯛꯈꯤꯕꯁꯨ ꯂꯩꯔꯦ ꯂꯝꯕꯤꯁꯤ ꯂꯝꯕꯤꯗ ꯆꯠꯄ ꯂꯝꯕꯤꯗ ꯆꯤꯡ ꯂꯝꯕꯤꯗ ꯒꯥꯔꯤ ꯊꯧꯕ ꯃꯇꯝꯗ ꯍꯥꯏꯗꯤ ꯑꯩꯈꯣꯏꯒꯤ ꯂꯦꯟꯁ꯭ꯂꯥꯏꯠ ꯇꯧꯁꯤꯜꯂꯛꯄꯒꯨꯝꯕꯁꯨ ꯑꯗꯨꯛꯀꯤ ꯃꯇꯤꯛ ꯌꯥꯎꯔꯦ ꯃꯁꯤ ꯂꯝꯕꯤꯁꯦ ꯒꯚꯔꯟꯃꯦꯟꯅ ꯐꯖꯅ ꯁꯦꯝꯕꯤꯗꯕꯅ ꯃꯔꯝ ꯑꯣꯏꯔꯒ ꯁꯤꯒꯨꯝꯕ ꯈꯨꯗꯣꯡ ꯊꯤꯕꯁꯦ ꯑꯗꯨꯛꯀꯤ ꯃꯇꯤꯛ ꯅꯪꯉꯤ ꯑꯗꯨꯒ ꯑꯩꯈꯣꯏꯒꯤ ꯕꯥꯏꯛꯁꯦ ꯊꯧ ꯊꯧꯅ ꯂꯝꯕꯤ ꯐꯠꯇꯕꯗꯒꯤ ꯃꯊꯟꯇ ꯑꯗꯨꯝ ꯆꯤꯡꯈꯥꯗ ꯆꯦꯞꯁꯤꯟꯈꯤꯕ ꯃꯊꯟꯗ ꯑꯗꯨꯝ ꯅꯥꯟꯕꯅꯤꯅ ꯂꯣꯈꯥꯗ ꯂꯣꯈꯥꯗ ꯁꯤꯠꯊꯔꯛꯄꯁꯨ ꯑꯗꯨꯛꯀꯤ ꯃꯇꯤꯛ ꯁꯥꯠꯊꯤꯕ ꯊꯧꯗꯣꯛ ꯀꯌꯥ ꯑꯃꯁꯨ ꯊꯦꯡꯅꯔꯦ ꯑꯗꯨꯛꯀꯤ ꯃꯇꯤꯛ ꯌꯥꯎꯋꯦ ꯃꯁꯤ ꯒꯚꯔꯟꯃꯦꯟꯅ ꯂꯝꯕꯤꯁꯤ ꯁꯦꯝꯕꯤꯗꯕꯅꯤꯅ ꯑꯗꯨꯛꯀꯤ ꯃꯇꯤꯛ ꯕꯥꯏꯛ ꯊꯧꯕ ꯑꯩꯈꯣꯏꯗ ꯂꯝ ꯀꯣꯏꯕ ꯆꯠꯄ ꯑꯩꯈꯣꯏꯗꯗꯤ ꯑꯗꯨꯛꯀꯤ ꯃꯇꯤꯛ ꯑꯋꯥꯕ ꯑꯣꯏꯌꯦ ꯕꯥꯏꯛꯀꯔ ꯑꯩꯈꯣꯏꯗ ꯑꯗꯨꯒ ꯑꯩꯈꯣꯏꯒꯤ ꯂꯝꯕꯤꯗ ꯑꯩꯈꯣꯏꯗꯤ ꯕꯥꯏꯛꯀꯔ ꯍꯥꯏꯁꯤꯗꯕꯨ ꯒꯥꯔꯤꯁꯦ ꯏꯃꯥꯟꯅꯕꯁꯤꯡꯒ ꯄꯨꯟꯅ ꯊꯧꯔꯛꯄ ꯃꯇꯝꯗ ꯀꯟ ꯀꯟꯅ ꯊꯧꯔꯛꯄ ꯔꯦꯁ ꯇꯧꯅꯔꯛꯄ ꯑꯗꯨꯛꯀꯤ ꯃꯇꯤꯛ ꯌꯥꯎꯋꯦ ꯃꯔꯝ ꯑꯁꯤꯅ ꯑꯩꯈꯣꯏꯒꯤ ꯒꯥꯔꯤꯁꯦ ꯀꯟ ꯀꯟꯅ ꯊꯧꯅꯔꯛꯄ ꯃꯇꯝꯗ ꯑꯩꯈꯣꯏꯒꯤ ꯂꯝꯕꯤꯁꯦ ꯂꯥꯏꯠ ꯊꯥꯟꯗꯕ ꯑꯗꯒꯤ ꯂꯥꯏꯠ ꯊꯥꯟꯗꯕꯅ ꯃꯔꯝ ꯑꯣꯏꯔꯒ ꯑꯩꯈꯣꯏꯅ ꯒꯥꯔꯤꯁꯦ ꯔꯦꯁꯁꯦ ꯇꯥꯟꯅꯔꯛꯄ ꯃꯇꯝꯗ ꯑꯩꯈꯣꯏꯒꯤ ꯂꯝꯕꯤꯗ ꯒꯨꯔꯨꯛ ꯒꯔꯥꯛ ꯂꯩꯔꯝꯕ ꯑꯩꯈꯣꯏ ꯖꯛꯀꯤꯡ ꯂꯩꯔꯝꯕ ꯏꯁꯄꯤꯠ ꯕ꯭ꯔꯦꯛꯀꯔ ꯂꯩꯔꯝꯕ ꯁꯤ ꯃꯌꯥꯝꯁꯤꯗ ꯑꯩꯈꯣꯏꯁꯦ ꯒꯥꯔꯤ ꯑꯦꯛꯁꯤꯗꯦꯟ ꯊꯣꯛꯄ ꯑꯗꯨꯛꯀꯤ ꯃꯇꯤꯛ ꯌꯥꯎꯋꯦ ꯑꯗꯨꯒ ꯑꯃꯝꯕꯗ ꯒꯥꯔꯤꯁꯦ ꯊꯧꯅꯔꯛꯄ ꯃꯇꯝꯗ ꯃꯤ ꯑꯣꯔ ꯑꯦꯅꯤ ꯖꯤꯕ ꯄꯥꯟꯕ ꯁꯟ ꯍꯥꯏꯗꯤ ꯁꯟꯕꯨ ꯑꯣꯏꯒꯦꯔꯥ ꯍꯨꯏꯕꯨ ꯑꯣꯏꯒꯦꯔꯥ ꯑꯗꯨꯝ ꯑꯦꯅꯤ ꯆꯦꯟꯊꯣꯔꯛꯄꯁꯨ ꯌꯥꯎꯋꯦ ꯑꯗꯨꯒ ꯁꯤꯒꯨꯝꯕꯁꯦ ꯒꯚꯔꯟꯃꯦꯟꯁꯤꯡꯅ ꯂꯥꯏꯠꯁꯦ ꯊꯥꯟꯕꯤꯔꯒꯗꯤ ꯁꯤꯒꯨꯝꯕ ꯑꯩꯈꯣꯏꯗ ꯕꯥꯏꯛꯀꯔꯁꯤꯡꯗ ꯑꯩꯈꯣꯏꯗ ꯌꯥꯝꯅ ꯁꯤꯒꯨꯝꯕꯁꯦ ꯈꯨꯗꯣꯡꯆꯥꯗꯕ ꯑꯣꯏꯌꯦ ꯂꯥꯏꯠꯁꯤꯡ ꯐꯖꯅ ꯊꯥꯟꯕꯤꯔꯗꯤ ꯕꯥꯏꯛꯀꯔ ꯑꯩꯈꯣꯏꯗ ꯑꯗꯨꯛꯀꯤ ꯃꯇꯤꯛ ꯅꯨꯡꯉꯥꯏꯒꯗꯕ ꯑꯃꯗꯤ ꯑꯣꯏꯌꯦ ꯃꯔꯝ ꯑꯗꯨꯅ ꯑꯩꯈꯣꯏꯅ ꯕꯥꯏꯛ ꯊꯧꯕꯗꯁꯨ ꯌꯥꯝꯅ ꯆꯦꯛꯁꯤꯟꯕ ꯃꯊꯧ ꯇꯥꯏ ꯃꯔꯝꯗꯤ ꯕꯥꯏꯛ ꯍꯥꯏꯁꯤꯗꯕꯨ ꯁꯣꯛꯅꯅꯤꯡꯉꯥꯏꯒꯤ ꯁꯣꯛꯅꯤꯡꯉꯥꯏꯒꯤ ꯃꯔꯝ ꯑꯗꯨꯛꯀꯤ ꯃꯇꯤꯛ ꯑꯣꯏꯌꯦ ꯂꯝꯕꯤꯗ ꯑꯩꯈꯣꯏꯒꯤ ꯁꯥꯠꯊꯤꯕ ꯂꯝꯕꯤ ꯁꯥꯠꯊꯤꯕ ꯂꯝꯕꯤ ꯃꯌꯥꯝ ꯑꯃ ꯂꯩꯔꯦ ꯃꯁꯤꯁꯤꯡ ꯁꯔꯀꯥꯔꯅ ꯁꯦꯝꯕꯤꯗꯕ ꯒꯚꯔꯟꯃꯦꯟꯅ ꯁꯦꯝꯕꯤꯗꯕ ꯂꯝꯕꯤ ꯑꯗꯨꯛꯀꯤ ꯃꯇꯤꯛ ꯂꯩꯌꯦ ꯆꯤꯡ ꯂꯝꯕꯤ ꯑꯗꯨꯛꯀꯤ ꯃꯇꯤꯛ ꯁꯤꯗ ꯑꯩꯈꯣꯏꯗꯤ ꯑꯌꯥꯝꯕꯅ ꯂꯝ ꯀꯣꯏꯕ ꯍꯥꯏꯁꯤꯗꯕꯨ ꯆꯤꯡꯁꯦ ꯐꯥꯎꯔ ꯐꯥꯎꯔꯒ ꯆꯠꯄꯅ ꯑꯌꯥꯝꯕ ꯉꯥꯛꯇꯅꯦ ꯑꯗꯨꯅ ꯆꯤꯡ ꯂꯝꯕꯤꯁꯤꯁꯨ ꯐꯖꯅ ꯁꯦꯝꯕꯤꯔꯗꯤ ꯌꯥꯝ ꯊꯤꯅ ꯅꯨꯡꯉꯥꯏꯒꯗꯕꯅꯦ ꯏꯝꯐꯥꯜ ꯑꯁꯤꯗꯕꯨ ꯂꯝ ꯀꯣꯏꯐꯝ ꯀꯩꯁꯨ ꯂꯩꯕ ꯅꯠꯇꯦ ꯑꯗꯨꯅ ꯏꯝꯐꯥꯜ ꯑꯁꯤꯗ ꯁꯦꯝꯃꯤꯕ ꯑꯁꯨꯝꯅ ꯆꯤꯡꯒꯤ ꯂꯝꯕꯤ ꯁꯤꯗꯁꯨ ꯐꯖ ꯐꯖꯅ ꯁꯦꯝꯕꯤꯔꯒꯗꯤ ꯑꯗꯨꯛꯀꯤ ꯃꯇꯤꯛ ꯅꯨꯡꯉꯥꯏꯅꯤ ꯃꯔꯝꯗꯤ ꯑꯩꯈꯣꯏꯗ ꯈꯨꯗꯣꯡ ꯊꯤꯅꯤꯡꯉꯥꯏ ꯑꯗꯨꯛꯀꯤ ꯃꯇꯤꯛ ꯑꯣꯏ ꯒꯥꯔꯤꯁꯦ ꯊꯧꯔꯛꯄ ꯃꯇꯝꯗ ꯒꯥꯔꯤꯁꯤꯁꯨ ꯋꯦꯠ ꯒꯥꯔꯤꯒꯤ ꯋꯦꯠꯀꯤꯁꯨ ꯑꯗꯨꯛꯀꯤ ꯃꯇꯤꯛ ꯂꯨꯝꯕꯅꯤꯅ ꯎꯈ꯭ꯔꯨꯜ ꯆꯠꯄꯗꯁꯨ ꯑꯗꯨ ꯃꯉꯥꯏꯔꯦ ꯑꯗꯨꯛꯀꯤ ꯃꯇꯤꯛ ꯅꯣꯡ ꯆꯨꯕ ꯂꯩꯈꯣꯝ ꯊꯣꯛꯄ ꯂꯦꯟꯁ꯭ꯂꯥꯏꯠ ꯇꯧꯁꯤꯜꯂꯛꯄ ꯑꯗꯨꯛꯀꯤ ꯃꯇꯤꯛ ꯌꯥꯎꯋꯦ ꯑꯗꯨꯅ ꯑꯩꯈꯣꯏꯗ ꯌꯥꯝꯊꯤꯅ ꯁꯣꯛꯈꯤꯕꯁꯨ ꯑꯗꯨꯛꯀꯤ ꯃꯇꯤꯛ ꯌꯥꯎꯋꯦ ꯑꯩ ꯏꯁꯥꯒꯤ ꯈꯣꯡꯗ ꯑꯗꯨꯛꯀꯤ ꯃꯇꯤꯛ ꯒꯥꯔꯤꯅ ꯅꯟꯕꯗꯒꯤ ꯀꯩꯅꯣ ꯇꯧꯈꯤꯕ ꯁꯧꯗꯣꯛꯑꯒ ꯑꯗꯨꯛꯀꯤ ꯃꯇꯤꯛ ꯐꯖꯅ ꯎꯟꯁꯥꯁꯦ ꯆꯥꯊꯣꯛꯈꯤꯕ ꯁꯧꯗꯣꯛꯑꯒ ꯐꯖꯅ ꯀꯩꯅꯣ ꯇꯧꯈꯤꯕꯁꯨ ꯑꯗꯨꯛꯀꯤ ꯃꯇꯤꯛ ꯌꯥꯎꯋꯦ ꯑꯗꯨꯅ ꯂꯝꯕꯤꯁꯦ ꯑꯗꯨꯛꯀꯤ ꯃꯇꯤꯛ ꯁꯤꯡꯅꯅꯤꯡꯉꯥꯏ ꯑꯣꯏꯕ ꯂꯝꯕꯤ ꯑꯗꯨꯛꯀꯤ ꯃꯇꯤꯛ ꯂꯩꯌꯦ ꯃꯁꯤ ꯃꯌꯥꯝꯁꯦ ꯒꯥꯔꯤ ꯊꯧꯕꯗꯁꯨ ꯈꯤꯇꯪ ꯆꯦꯛꯁꯤꯟꯕꯤꯕ ꯑꯗꯨꯒ ꯑꯩꯈꯣꯏꯒꯤ ꯀꯩꯅꯣ ꯂꯝꯕꯤꯁꯤꯁꯨ ꯈꯤꯇꯪ ꯐꯕ ꯐꯔꯒꯗꯤ ꯑꯩꯈꯣꯏꯗ ꯌꯥꯝ ꯊꯤꯅ ꯅꯨꯡꯉꯥꯏꯒꯅꯤ